ꯇ꯭ꯋꯦꯟꯇꯤ ꯅꯥꯏꯟ ꯖꯅꯋꯥꯔꯤ ꯇꯨ ꯊꯥꯎꯖꯟ ꯇ꯭ꯋꯦꯟꯇꯤ ꯖꯤꯔꯣ ꯊ꯭ꯔꯤ ꯃꯥꯔ꯭ꯁ ꯅꯥꯏꯟꯇꯤꯟ ꯅꯥꯏꯟꯇꯤ ꯊ꯭ꯔꯤ ꯐꯥꯏꯞ ꯑꯦꯄ꯭ꯔꯤꯜ ꯇꯨ ꯊꯥꯎꯖꯟ ꯁꯤꯛꯁ ꯅꯥꯏꯟꯇꯤꯟ ꯖꯥꯅꯥꯋꯥꯔꯤ ꯇꯨ ꯊꯥꯎꯖꯟ ꯇꯦꯟ ꯐꯤꯞꯇꯤꯟ ꯑꯥꯒꯁ ꯇꯨ ꯊꯥꯎꯖꯟ ꯐꯣꯔꯇꯤꯟ